ꯍꯂꯣ ꯍꯂꯣ ꯊꯕꯛ ꯍꯧꯖꯤꯛ ꯇꯧꯗꯦꯗ ꯁꯨꯝ ꯐꯝꯃꯝꯃꯤ ꯉꯍꯥꯛ ꯉꯍꯥꯛ ꯂꯩꯔꯒ ꯊꯕꯛ ꯂꯣꯏꯁꯟꯒꯦꯅ ꯀꯩ

ꯎꯝ

ꯌꯥꯎꯏꯅꯤ ꯃꯔꯛꯇ ꯑꯗꯨꯝ ꯑꯗꯒꯤ ꯑꯗꯨꯒꯨꯝꯕꯗꯣ ꯈꯔ ꯈꯔ ꯈꯔ ꯀꯩꯅꯣ ꯇꯧꯗ꯭ꯔꯗꯤ ꯎꯝ ꯑꯗꯣ

ꯑꯣ ꯑꯩꯗꯤ ꯈꯤꯇꯪ ꯃꯅꯨꯡꯒꯤ ꯑꯣꯏꯕ ꯈꯤꯇꯪ ꯂꯨꯇꯛ ꯍꯥꯏꯗꯤ ꯑꯔꯥꯏꯕꯗꯨꯗꯤ ꯈꯔꯁꯨ ꯍꯥꯏꯗꯤ ꯈꯤꯇꯪ ꯍꯪꯉꯛꯇꯧꯕ ꯈꯤꯇꯪ ꯈꯜꯂꯦꯗꯅ ꯑꯩꯈꯣꯏꯅ ꯑꯗꯨꯒ ꯑꯗꯨꯒꯨꯝꯕꯗ ꯑꯣꯏꯅ ꯅꯣꯠꯁꯇꯤ ꯈꯔ ꯁꯦꯝꯃꯒ ꯍꯥꯏꯗꯤ ꯁꯤꯗꯤ ꯍꯪꯉꯛꯄ ꯌꯥꯏ ꯍꯥꯏꯕꯒꯤ ꯗꯥꯏꯔꯦꯛ ꯅꯠꯇ꯭ꯔꯁꯨ ꯍꯥꯏꯗꯤ ꯀꯥꯕꯛ ꯍꯥꯏꯗꯤ ꯍꯥꯏꯐꯦꯠ ꯄꯥꯁꯜꯂꯣ ꯍꯥꯏꯗꯤ ꯁꯨꯝ ꯌꯦꯡꯍꯟꯅꯤꯡꯉꯦ ꯍꯥꯏꯕ ꯑꯗꯨꯝ ꯍꯪꯉꯛ ꯎꯝ ꯎꯝ ꯎꯝ ꯑꯣꯖꯥꯉꯩ ꯑꯣꯖꯥ ꯑꯇꯩ ꯑꯣꯖꯥ ꯑꯇꯩꯁꯨ ꯈꯔ ꯍꯪꯅꯔꯀꯥꯟꯗ ꯍꯥꯏꯗꯤ ꯏꯕꯥꯅꯤꯈꯛꯅ ꯀꯩꯅꯣ ꯇꯧꯕꯗꯨꯁꯨ ꯌꯥꯔꯣꯏ ꯑꯗꯨ ꯐꯤꯖꯤꯛꯁ ꯇꯥꯛꯄ ꯀꯦꯃꯦꯁꯇ꯭ꯔꯤ ꯇꯥꯛꯄ